ꯑꯩꯅ ꯀꯦꯕꯤꯟ ꯀ꯭ꯔꯤꯌꯨ ꯆꯪꯕ ꯄꯥꯝꯂꯤꯕꯒꯤ ꯃꯔꯝꯗꯤ ꯃꯈꯣꯏꯒꯤ ꯁꯔꯚꯤꯁ ꯌꯥꯝꯅ ꯐꯖꯩ ꯃꯣꯏ ꯁꯔꯚꯤꯁꯇꯣ ꯌꯥꯝꯅ ꯄꯥꯝꯕ ꯑꯗꯨꯗꯁꯨ ꯅꯠꯇꯅ ꯆꯪꯂꯕ ꯃꯇꯨꯡꯗ ꯑꯩꯈꯣꯏꯗ ꯁ꯭ꯃꯥꯏꯜꯂꯤꯡ ꯐꯦꯁꯇ ꯂꯩꯕ ꯉꯝꯍꯜꯂꯛꯀꯅꯤ ꯃꯤꯅ ꯑꯩꯈꯣꯏꯅ ꯀ꯭ꯔꯤꯌꯨ ꯑꯃ ꯑꯣꯏꯔꯛꯄ ꯃꯇꯝꯗ ꯄꯦꯁꯦꯟꯖꯔꯗ ꯃꯤ ꯃꯈꯜ ꯃꯈꯜꯒꯤ ꯊꯦꯡꯅꯔꯛꯄ ꯃꯇꯝꯗ ꯑꯩꯈꯣꯏꯅ ꯁ꯭ꯃꯥꯏꯜꯂꯤꯡ ꯐꯦꯁꯇ ꯑꯗꯨꯝ ꯂꯩꯔꯒꯗꯤ ꯑꯩꯈꯣꯏꯗꯣ ꯁꯥꯎꯅꯤꯡꯕ ꯐꯥꯎꯔꯔꯣꯏ ꯑꯩꯈꯣꯏꯗ ꯋꯥꯈꯜ ꯅꯨꯡꯉꯥꯏꯍꯜꯂꯅꯤ ꯑꯗꯨꯒꯨꯝꯕ ꯃꯌꯥꯝꯗꯨꯗꯒꯤ ꯑꯩꯈꯣꯏ ꯑꯩꯅ ꯀꯦꯕꯤꯟ ꯀ꯭ꯔꯤꯌꯨ ꯆꯪꯕ ꯄꯥꯝꯂꯤꯕꯅꯤ